ꯃꯅꯤꯄꯨꯔꯤꯗꯒꯤ ꯅꯠꯇ꯭ꯔꯒ ꯏꯪꯂꯤꯁꯇꯒꯤ ꯇ꯭ꯔꯥꯟꯁꯂꯦꯠ ꯇꯧꯔꯒ ꯉꯥꯡꯕꯒꯤ ꯑꯣꯄꯣꯔꯆꯨꯅꯤꯇꯤ ꯑꯁꯤ ꯏꯁꯇꯨꯗꯦꯟ ꯌꯥꯝ ꯐꯪꯉꯦ ꯑꯗꯨꯒ ꯀꯣꯂꯦꯖꯇ ꯅꯠꯇ꯭ꯔꯒ ꯂꯣꯀꯦꯜ ꯚꯤꯂꯦꯖ ꯅꯠꯇ꯭ꯔꯒ ꯑꯇꯣꯞꯄ ꯄꯣꯂꯤꯇꯤꯀꯦꯜ ꯂꯤꯗꯔ ꯈꯣꯏꯒꯤ ꯚꯤꯖꯤꯠ ꯇꯧꯕ ꯂꯥꯛꯄ ꯅꯠꯇ꯭ꯔꯒ ꯐꯣꯔꯦꯟ ꯀꯟꯇ꯭ꯔꯤꯗꯒꯤ ꯃꯤ ꯂꯥꯛꯄꯒꯨꯝꯕ ꯚꯤꯖꯤꯠ ꯇꯧꯕ ꯂꯥꯛꯄ ꯒꯨꯝꯕꯗ ꯇ꯭ꯔꯥꯟꯁꯂꯦꯇꯔ ꯇ꯭ꯔꯥꯟꯁꯂꯦꯠ ꯇꯧꯕꯒꯤ ꯃꯔꯝꯗ ꯌꯥꯝ ꯂꯣꯀꯦꯜꯒꯤꯗꯃꯛꯇꯗꯤ ꯑꯟꯏꯖꯨꯀꯦꯇꯦꯠ ꯈꯣꯏꯒꯤ ꯂꯣꯀꯦꯜ ꯃꯤꯈꯣꯏꯒꯤꯗꯃꯛꯇꯗꯤ ꯌꯥꯝ ꯋꯥꯅꯤꯡꯉꯥꯏꯅꯤ ꯃꯔꯝꯗꯤ ꯃꯣꯏꯗꯤ ꯂꯣꯟꯁꯦ ꯃꯣꯏꯒꯤ ꯂꯣꯏꯒꯤ ꯑꯣꯟ ꯗꯥꯏꯂꯦꯛꯇ ꯆꯠꯄꯅꯤꯅ ꯃꯣꯏ ꯑꯣꯟ ꯗꯥꯏꯂꯦꯛꯇ ꯑꯌꯥꯝꯕ ꯉꯥꯡꯕꯅꯤꯅ ꯃꯣꯏꯒꯤꯗꯃꯛꯇꯗꯤ ꯌꯥꯝ ꯋꯥꯏ ꯑꯗꯨꯕꯨ ꯈꯨꯟꯗ ꯏꯖꯨꯀꯦꯠ ꯑꯣꯏꯕ ꯅꯠꯇ꯭ꯔꯒ ꯃꯤꯒ ꯌꯥꯝ ꯏꯟꯇꯔꯦꯛ ꯇꯧꯅꯕ ꯂꯣꯟꯒꯨꯝꯕ ꯈꯪꯕ ꯃꯤ ꯌꯥꯝ ꯌꯥꯎꯕꯅꯤꯅ ꯄꯣꯂꯤꯇꯤꯀꯦꯜ ꯄꯥꯔꯇꯤ ꯂꯥꯛꯄ ꯅꯠꯇ꯭ꯔꯒ ꯑꯇꯣꯞꯄ ꯐꯣꯔꯦꯟ ꯀꯟꯇ꯭ꯔꯤ ꯂꯥꯛꯄꯀꯥꯟꯗ ꯂꯣꯟꯒꯤ ꯂꯣꯟꯁꯦ ꯃꯣꯏꯅ ꯉꯥꯡꯂꯛꯄꯀꯥꯟꯗ ꯂꯣꯀꯦꯜ ꯈꯣꯏꯒꯤ ꯃꯤꯒꯤꯗꯃꯛꯇꯗꯤ ꯃꯣꯏꯁꯦ ꯌꯥꯝ ꯋꯥꯏ ꯃꯣꯏꯁꯦ ꯒ꯭ꯌꯥꯟ ꯇꯥꯗꯦ ꯑꯗꯨꯕꯨ ꯑꯗꯨꯒꯨꯝꯕ ꯇ꯭ꯔꯥꯟꯁꯂꯦꯠ ꯇꯧꯕ ꯃꯤꯈꯣꯏꯅ ꯇ꯭ꯔꯥꯟꯁꯂꯦꯠ ꯇꯧꯕꯤꯕꯗ ꯃꯣꯏꯒꯤꯗꯃꯛꯇꯁꯨ ꯌꯥꯝ ꯀꯥꯟꯅꯕ ꯂꯩꯌꯦ ꯃꯣꯏꯁꯨ ꯑꯟꯗ꯭ꯔꯁꯇꯦꯟ ꯐꯪꯉꯦ ꯑꯗꯨꯕꯨ ꯃꯇꯝꯗꯤ ꯗꯕꯜꯗ ꯉꯥꯡꯉꯦ ꯃꯔꯝꯗꯤ ꯏꯁꯄꯤꯀꯔ ꯑꯣꯏꯒꯦꯔꯥ ꯅꯠꯇ꯭ꯔꯒ ꯂꯦꯛꯆꯔꯂꯔ ꯑꯣꯏꯒꯦꯔꯥ ꯃꯣꯏꯅ ꯉꯥꯡꯂꯛꯄ ꯃꯇꯝꯗ ꯃꯣꯏꯅ ꯉꯥꯡꯂꯛꯄ ꯃꯇꯝꯗ ꯇ꯭ꯔꯥꯟꯁꯂꯦꯇꯔ ꯅꯨꯄꯥ ꯑꯃꯅ ꯑꯃꯨꯛꯀ ꯇ꯭ꯔꯥꯟꯁꯂꯦꯠ ꯇꯧꯕꯗ ꯆꯪꯒꯗꯧꯕ ꯃꯤꯅꯤꯠ ꯃꯉꯥ ꯆꯪꯒꯗꯧꯕꯗꯣ ꯑꯗꯨ ꯍꯦꯟꯅ ꯃꯤꯅꯤꯠ ꯇꯔꯥ ꯆꯪꯉꯦ ꯗꯕꯜꯗ ꯑꯗꯨꯒꯤ ꯑꯗꯨꯒꯤ ꯗꯃꯛꯇꯁꯨ ꯋꯥꯅꯤꯡꯉꯥꯏ ꯑꯣꯏꯌꯦ ꯃꯇꯝꯁꯨ ꯌꯥꯝ ꯆꯪꯉꯦ ꯑꯗꯨꯒ ꯃꯤꯒꯤꯗꯃꯛꯇꯁꯨ ꯃꯤꯒꯤ ꯃꯇꯝ ꯌꯥꯝ ꯆꯠꯂꯦ ꯑꯗꯨꯕꯨ ꯂꯣꯀꯦꯜꯒꯤ ꯃꯤ ꯑꯍꯟ ꯈꯣꯏꯒꯤꯗꯃꯛꯇꯗꯤ ꯌꯥꯝ ꯐꯩ ꯑꯗꯨꯒꯤ ꯑꯗꯨꯒꯤ ꯂꯣꯟ ꯃꯥꯟꯅꯗꯕ ꯉꯥꯡꯂꯛꯄ ꯀꯥꯟꯗ ꯇ꯭ꯔꯥꯟꯁꯂꯦꯠ ꯇꯧꯕ ꯃꯤꯗꯨꯅ ꯑꯃꯨꯛꯀ ꯇ꯭ꯔꯥꯟꯁꯂꯦꯠ ꯇꯧꯕꯤꯕꯒꯤꯗꯃꯛꯇ ꯂꯣꯀꯦꯜꯈꯣꯏꯒꯤꯗꯃꯛꯇꯗꯤ ꯌꯥꯝ ꯐꯩꯌꯦ ꯑꯗꯨꯕꯨ ꯑꯇꯣꯞꯄ ꯔꯤꯃꯣꯠ ꯑꯦꯔꯤꯌꯥꯒꯨꯝꯕ ꯌꯥꯝ ꯇꯥꯎꯟꯒ ꯂꯥꯞꯄ ꯁꯤꯇꯤꯒ ꯂꯥꯞꯅꯕ ꯚꯤꯂꯦꯖ ꯑꯣꯏꯔꯁꯨ ꯖꯒꯥ ꯂꯩꯌꯦ ꯑꯗꯨꯒꯨꯝꯕ ꯇ꯭ꯔꯥꯟꯁꯂꯦꯇ꯭ꯔꯒꯨꯝꯕ ꯂꯩꯇꯕ ꯖꯒꯥꯒꯨꯝꯕꯗ ꯃꯤ ꯌꯥꯝ ꯂꯩꯌꯦ ꯑꯗꯨꯕꯨ ꯑꯗꯨꯒꯨꯝꯕ ꯃꯤ ꯂꯩꯇꯕ ꯃꯇꯝꯗꯗꯤ ꯃꯣꯏꯒꯤ ꯃꯐꯝꯗꯨꯗ ꯃꯣꯏꯒꯤ ꯃꯐꯝꯗꯨꯗ ꯐꯣꯟꯒꯨꯝꯕꯗ ꯑꯦꯞꯀꯨꯝꯕꯗ ꯗꯥꯎꯟꯂꯣꯠ ꯇ꯭ꯔꯥꯟꯁꯂꯦꯇꯔ ꯗꯥꯎꯟꯂꯣꯠꯀꯨꯝꯕ ꯇꯧꯔꯒ ꯅꯠꯇ꯭ꯔꯒ ꯏꯪꯂꯤꯁ ꯅꯠꯇ꯭ꯔꯒ ꯇ꯭ꯔꯥꯟꯁꯂꯦꯠ ꯇꯧꯔꯒ ꯑꯦꯞꯀꯨꯝꯕ ꯌꯥꯝ ꯂꯩꯌꯦ ꯑꯗꯨꯕꯨ ꯑꯗꯨꯒꯤ ꯑꯦꯞꯇꯨꯗ ꯃꯣꯏꯅ ꯆꯪꯂꯒ ꯃꯣꯏꯅ ꯋꯥ ꯍꯥꯏꯕꯗꯣ ꯐꯣꯔꯦꯟꯅꯔ ꯈꯣꯏꯒꯤ ꯂꯦꯡꯒ꯭ꯋꯣꯏꯁꯅ ꯋꯥ ꯍꯥꯏꯕꯗꯣ ꯏꯂꯥꯏ ꯂꯥꯏꯅ ꯇ꯭ꯔꯥꯟꯁꯂꯦꯠ ꯇꯧꯕ ꯌꯥꯏ ꯑꯗꯨꯈꯣꯏꯒꯤꯗꯃꯛꯇ ꯂꯣꯀꯦꯜꯈꯣꯏꯒꯤꯗꯃꯛꯇꯁꯨ ꯌꯥꯝ ꯐꯒꯅꯤ ꯑꯗꯨꯒ ꯂꯦꯛꯆꯔ ꯇꯧꯕ ꯏꯁꯄꯤꯀꯔ ꯑꯣꯏꯕꯒꯤ ꯃꯤꯒꯤꯗꯃꯛꯇꯁꯨ ꯌꯥꯝ ꯐꯒꯅꯤ